ꯑꯁꯤꯁꯦ ꯏꯌꯔꯇꯦꯜꯒꯤ ꯀꯁꯇꯃꯔ ꯁꯥꯔꯕꯤꯁꯔꯥ ꯑꯣꯏꯔꯒꯗꯤ ꯔꯤꯆꯥꯔꯖ ꯑꯃ ꯇꯧꯕꯅꯦ ꯑꯗꯨꯕꯨ ꯔꯤꯆꯥꯔꯖ ꯑꯗꯨ ꯂꯥꯟꯅ ꯆꯠꯈ꯭ꯔꯦ ꯂꯥꯟꯅ ꯂꯥꯟꯅ ꯄ꯭ꯂꯥꯟꯗꯣ ꯆꯠꯈ꯭ꯔꯦ ꯑꯗꯨ ꯑꯗꯨꯒꯤ ꯄ꯭ꯂꯥꯟꯗꯣ ꯀꯦꯟꯁꯦꯜ ꯇꯧꯕꯤꯔꯒ ꯅꯧꯅ ꯑꯃ ꯇꯧꯕꯤꯔꯛꯀꯦꯔꯥ ꯔꯤꯆꯥꯔꯖ ꯑꯗꯨ ꯆꯥꯝꯃꯉꯥꯒꯤ ꯀꯥꯞꯄꯅꯦ ꯌꯥꯔꯒꯗꯤ ꯁꯤꯒꯤ ꯇ꯭ꯔꯥꯟꯁꯦꯛꯁꯟ ꯑꯥꯏ ꯗꯤꯁꯤꯗ ꯇꯨ ꯖꯤꯔꯣ ꯐꯥꯏꯚ ꯐꯥꯏꯚ ꯁꯤ ꯅꯝꯕꯔꯁꯤꯗ ꯍꯟꯕꯤꯔꯛꯀꯦꯔꯥ